ꯎꯝ ꯍꯥꯎ ꯍꯣꯏ ꯎꯝ ꯂꯥꯞꯄꯗꯤ ꯃꯌꯥꯝ ꯂꯩꯗꯅ ꯍꯣꯏ ꯌꯥꯏꯌꯦ ꯑꯥ ꯕꯦꯡꯒꯤꯗꯣ ꯑꯣꯏꯅ ꯇꯧꯒꯦꯅ ꯈꯜꯂꯦ ꯑꯦꯇꯦꯟꯗꯦꯟꯒꯤꯗ ꯅꯪ ꯀꯩ ꯀꯩ ꯇꯧꯒꯦꯅ ꯈꯜꯂꯤꯅꯣ ꯎꯝ ꯑꯩꯁꯤ ꯐꯖꯅ ꯀꯩꯅꯣ ꯇꯧꯗ꯭ꯔꯤ ꯈꯟꯖꯥꯅꯔꯤ ꯍꯣꯏ ꯎꯝ ꯑꯗꯨꯅꯦ ꯃꯇꯝꯁꯦ ꯁꯨꯝ ꯍꯧꯈꯤ ꯁꯨꯝ ꯍꯧꯈꯤ ꯂꯩꯁꯜꯂꯛꯇ꯭ꯔꯦ ꯆꯍꯤꯗꯤ ꯑꯥ ꯌꯧꯁꯤꯟꯈ꯭ꯔꯦ ꯎꯝ

ꯍꯣꯏ ꯑꯩ ꯑꯁꯪꯕ ꯅꯨꯃꯤꯠ ꯑꯃ ꯌꯦꯡꯉꯛꯑꯒꯦ ꯑꯗꯨꯒ ꯅꯪꯉꯣꯟꯗ ꯑꯗꯨꯝ ꯍꯥꯏꯔꯛꯑꯒꯦ ꯍꯣꯏ ꯍꯣꯏ ꯎꯝ ꯍꯣꯏ ꯍꯣꯏ